ꯑꯩꯅ ꯏꯍꯥꯟ ꯍꯥꯟꯕ ꯑꯣꯏꯅ ꯏꯔꯣꯏꯕ ꯇꯝꯖꯈꯤꯕꯁꯤ ꯑꯩꯈꯣꯏꯒꯤ ꯄꯨꯈꯤꯗꯅꯤ ꯑꯗꯨꯒ ꯑꯩꯅ ꯑꯩꯅ ꯇꯝꯖꯈꯤꯕ ꯑꯍꯥꯟꯕ ꯏꯁꯇ꯭ꯔꯣꯛꯁꯤꯡ ꯑꯗꯨꯗꯤ ꯐ꯭ꯔꯤ ꯏꯁꯇꯥꯏꯜꯗ ꯍꯥꯏꯕꯗꯤ ꯑꯩꯈꯣꯏ ꯃꯩꯇꯩ ꯂꯣꯜꯗ ꯍꯥꯏꯔꯒꯅ ꯅꯨꯄꯤ ꯈꯨꯂꯣꯏ ꯅꯨꯄꯤ ꯈꯨꯂꯣꯏ ꯍꯥꯏꯇꯔꯦ ꯑꯗꯨꯃꯥꯏꯅ ꯍꯥꯏꯅꯩ ꯑꯗꯨꯒ ꯕꯦꯛ ꯏꯁꯇ꯭ꯔꯣꯛꯁꯨ ꯇꯝꯖꯈꯤ ꯑꯩꯈꯣꯏ ꯃꯩꯇꯩ ꯂꯣꯜꯗ ꯍꯥꯏꯔꯒꯅ ꯂꯣꯡꯇꯥꯎ ꯇꯥꯎꯔꯒ ꯂꯣꯏꯕ ꯍꯥꯏꯔꯒ ꯈꯪꯅꯩ ꯑꯗꯨꯒ ꯕꯇꯔꯐ꯭ꯂꯥꯏ ꯏꯁꯇ꯭ꯔꯣꯛꯁꯨ ꯇꯝꯖꯈꯤ ꯕꯇꯔꯐ꯭ꯂꯥꯏ ꯏꯁꯇ꯭ꯔꯣꯛꯁꯤꯅ ꯑꯩꯈꯣꯏ ꯅꯨꯄꯥ ꯈꯨꯂꯣꯏ ꯍꯥꯏꯔꯒ ꯈꯪꯅꯩ ꯑꯩꯈꯣꯏ ꯃꯩꯇꯩ ꯂꯣꯜꯗ ꯍꯣꯏ ꯑꯩ ꯏꯁꯤꯡ ꯀꯤꯕ ꯐꯥꯎꯈꯤ ꯇꯨꯔꯦꯟꯒꯤ ꯏꯁꯤꯡꯅ ꯍꯥꯏꯗꯤ ꯏꯃꯥꯏ ꯃꯥꯅꯔꯛꯄ ꯃꯇꯝꯗ ꯑꯩꯅ ꯀꯨꯝꯕ ꯀꯥꯟꯗ ꯑꯩꯉꯣꯟꯗꯒꯤ ꯂꯦꯛꯀ ꯍꯦꯜꯂꯝꯕ ꯏꯔꯩꯅꯒ ꯀꯜꯂ ꯀꯥꯟꯗ ꯑꯩꯅ ꯏꯔꯣꯏꯕ ꯉꯝꯒꯅꯤ ꯀꯥꯏꯅ ꯈꯜꯂꯨꯔꯒ ꯌꯥꯝꯅ ꯏꯔꯩꯒ ꯀꯜꯂ ꯀꯥꯟꯗ ꯀꯤꯔꯒ ꯑꯩꯅ ꯏꯔꯣꯏꯕ ꯉꯝꯗꯅ ꯀꯥꯈꯠꯂꯛꯈꯤꯕ ꯑꯗꯨ ꯑꯩꯅ ꯈ꯭ꯋꯥꯏꯗꯒꯤ ꯀꯤꯕ ꯑꯣꯏꯈꯤ ꯑꯩꯒꯤ ꯏꯔꯣꯏꯕꯁꯦ ꯑꯩꯒ ꯍꯦꯛ ꯄꯣꯛꯃꯤꯟꯅꯕ ꯏꯆꯦꯅ ꯑꯩꯒꯤ ꯏꯔꯣꯏꯕ ꯇꯝꯕꯤꯔꯛꯈꯤ